ꯆꯥꯛ ꯑꯃꯇꯪ ꯆꯥꯃꯤꯟꯅꯕꯗ ꯑꯩꯈꯣꯏꯅ ꯌꯥꯝ ꯊꯤꯅ ꯍꯥꯟꯅꯗꯒꯤ ꯑꯩꯈꯣꯏꯅ ꯂꯩꯔꯛꯂꯕ ꯃꯦꯃꯣꯔꯤꯁꯤꯡ ꯁꯤꯌꯥꯔ ꯇꯧꯅꯗꯨꯅ ꯍꯔꯥꯎ ꯇꯌꯥꯝꯕ ꯌꯥꯝꯅ ꯄꯣꯛꯑꯦ ꯁꯝꯅ ꯑꯣꯏꯅ ꯍꯥꯏꯔꯕꯗ ꯑꯩꯗꯤ ꯃꯨꯁꯂꯤꯝꯅꯤꯅ ꯏꯠꯀꯤ ꯑꯣꯏꯅ ꯍꯥꯏꯖꯔꯒꯦ ꯏꯠꯀꯤ ꯃꯇꯥꯡꯁꯤꯗ ꯑꯩꯈꯣꯏꯅ ꯔꯤꯂꯤꯖꯟ ꯑꯇꯣꯞ ꯑꯇꯣꯞꯄ ꯇꯣꯉꯥꯟꯅ ꯑꯃ ꯂꯥꯛꯑꯒ ꯑꯩꯈꯣꯏꯒꯤ ꯌꯨꯝꯗ ꯆꯥꯛ ꯆꯥꯃꯤꯟꯅꯗꯨꯅ ꯑꯩꯈꯣꯏꯒꯤ ꯍꯧꯈ꯭ꯔꯕ ꯋꯥꯔꯤꯁꯤꯡ ꯁꯥꯟꯅꯗꯨꯅ ꯌꯥꯝꯅ ꯅꯨꯡꯉꯥꯏꯅꯅ ꯂꯩꯃꯤꯟꯅꯩ ꯁꯤꯗ ꯑꯩꯈꯣꯏꯒꯤ ꯍꯥꯟꯅꯒꯤ ꯊꯣꯛꯂꯛꯈꯤꯕ ꯑꯃꯁꯨꯡ ꯋꯥꯔꯤ ꯁꯥꯟꯅꯗꯨꯅ ꯑꯩꯈꯣꯏꯅ ꯍꯥꯟꯅꯒꯤ ꯍꯥꯏꯁꯀꯨꯜ ꯂꯥꯏꯞ ꯑꯃꯗꯤ ꯒ꯭ꯔꯦꯖꯨꯋꯦꯁꯟ ꯂꯦꯚꯦꯜꯗ ꯇꯧꯈꯤꯕ ꯋꯥꯔꯤ ꯃꯌꯥꯝꯗꯣ ꯁꯥꯟꯅꯗꯨꯅ ꯄꯨꯛꯅꯤꯡ ꯅꯧꯊꯣꯛꯍꯟꯕ ꯑꯃꯁꯨꯡ ꯅꯨꯡꯉꯥꯏꯕ ꯍꯔꯥꯎ ꯇꯌꯥꯝꯕ ꯐꯣꯡ ꯐꯣꯡꯗꯣꯛꯇꯨꯅ ꯌꯥꯝ ꯊꯤꯅ ꯅꯨꯡꯉꯥꯏꯖꯩ ꯑꯗꯨꯒ ꯑꯌꯥꯝꯕ ꯃꯇꯝꯗ ꯑꯩꯈꯣꯏꯒꯤ ꯐꯦꯃꯤꯂꯤꯅ ꯆꯥꯛ ꯀꯧꯕꯁꯦ ꯑꯩꯅ ꯆꯥꯛ ꯀꯧꯕꯁꯤ ꯅꯨꯃꯤꯗꯥꯡꯗ ꯑꯌꯥꯝꯕ ꯀꯧꯖꯩ ꯅꯨꯃꯤꯗꯥꯡꯗ ꯀꯧꯕꯁꯤꯅ ꯑꯩꯈꯣꯏꯅ ꯌꯥꯝ ꯊꯤꯅ ꯅꯨꯡꯉꯥꯏꯕ ꯁꯤꯆꯨꯋꯦꯁꯟ ꯑꯃ ꯑꯣꯏ ꯃꯁꯤꯗ ꯑꯩꯈꯣꯏꯅ ꯏꯪꯊꯝꯊꯥꯒꯤ ꯃꯇꯝꯗ ꯑꯣꯏꯔꯁꯨ ꯃꯩ ꯇꯤꯛꯂꯒ ꯋꯥꯔꯤ ꯁꯥꯟꯅꯔꯒ ꯆꯥꯛ ꯉꯥꯏꯕ ꯑꯣꯏꯅ ꯂꯩꯔꯒ ꯑꯩꯈꯣꯏꯅ ꯃꯈꯜ ꯃꯊꯦꯜ ꯀꯌꯥ ꯁꯤꯜꯂꯒ ꯃꯈꯣꯏꯕꯨ ꯄꯨꯛꯅꯤꯡ ꯄꯦꯟꯅꯕ ꯍꯔꯥꯎꯅ ꯅꯨꯡꯉꯥꯏꯅ ꯂꯩꯅꯅꯕ ꯑꯩꯈꯣꯏꯅ ꯌꯥꯝ ꯊꯤꯅ ꯁꯦꯝꯖꯗꯨꯅ ꯑꯩꯈꯣꯏꯕꯨ ꯑꯩꯈꯣꯏꯒꯤ ꯑꯋꯥꯏ ꯑꯈꯨꯝ ꯑꯃꯁꯨꯡ ꯑꯩꯈꯣꯏꯒꯤ ꯍꯥꯏꯅꯤꯡꯕ ꯀꯌꯥ ꯄꯨꯜꯂꯞ ꯄꯨꯟꯕꯒꯤ ꯅꯨꯡꯉꯥꯏꯕꯗꯣ ꯁꯤꯗ ꯐꯪꯉꯤ ꯑꯩꯈꯣꯏꯅ ꯑꯗꯨꯒ ꯅꯨꯡꯁꯤꯅꯕꯒꯤ ꯃꯔꯤꯁꯨ ꯌꯥꯝꯅ ꯍꯦꯟꯒꯠꯂꯦ ꯃꯁꯤꯒꯤ ꯆꯥꯛ ꯆꯥꯃꯤꯟꯅꯕꯁꯤꯅ ꯑꯗꯨꯅ ꯑꯩꯒꯤ ꯄꯨꯟꯁꯤꯒꯤ ꯑꯣꯏꯅꯗꯤ ꯆꯥꯛ ꯆꯥꯕꯁꯦ ꯑꯗꯨꯝ ꯁꯤꯟꯈꯤꯅꯤ ꯑꯣꯀꯦꯖꯟ ꯑꯣꯀꯦꯖꯟ ꯅꯥꯏꯅ